ꯍꯜꯂꯣ ꯑꯥ ꯏꯃꯥꯟꯅꯕꯤ ꯆꯥꯛ ꯆꯥꯔꯕꯣ ꯆꯥꯔꯦ ꯑꯩꯁꯨ ꯀꯔꯤ ꯑꯦꯟꯁꯥꯡ ꯆꯥꯒꯦ ꯑꯣ ꯀꯥꯡꯁꯣꯏ ꯆꯥꯏꯌꯦ ꯑꯩꯗꯣ ꯅꯪꯉꯣꯟꯗꯅꯦ ꯁꯤꯡꯖꯨ ꯆꯥꯎꯁꯦꯅ ꯀꯣꯜ ꯇꯧꯔꯛꯏꯅꯦ ꯍꯣꯔꯦꯟ ꯍꯣꯔꯦꯟ ꯊꯥꯡꯃꯩꯕꯟꯗꯥ ꯍꯣꯏ ꯍꯣꯏ ꯍꯣꯏ ꯍꯣꯏ ꯑꯗꯨꯗꯨ ꯆꯥꯎꯁꯦꯅ ꯃꯤ ꯃꯌꯥꯝ ꯍꯥꯎꯋꯦ ꯍꯥꯏꯅꯩ ꯑꯩꯁꯨ ꯑꯝꯇ ꯆꯥꯗ꯭ꯔꯤꯅ ꯍꯣꯏ ꯍꯣꯏ ꯎꯝ ꯍꯣꯏ ꯆꯥꯎꯁꯦ ꯑꯗꯨ ꯍꯣꯔꯦꯟ ꯉꯁꯤ ꯑꯗꯨꯝ ꯆꯠꯂꯨꯁꯤ ꯊꯕꯛ ꯁꯪꯕ꯭ꯔꯣ ꯅꯪ ꯄꯨꯡ ꯑꯍꯨꯝ ꯃꯈꯥꯏ ꯁꯥꯏꯋꯥꯏꯗ

ꯍꯣꯏ ꯄꯨꯡ ꯑꯍꯨꯝꯒ ꯃꯤꯅꯤꯠ ꯇꯔꯥ ꯁꯥꯏꯋꯥꯏꯗ ꯊꯦꯡꯅꯔꯁꯦ ꯑꯍꯨꯝ ꯃꯈꯥꯏꯗ ꯑꯥ ꯌꯧꯅꯕ ꯍꯣꯏ ꯍꯣꯏ ꯍꯣꯏ ꯊꯦꯡꯅꯔꯁꯤ ꯊꯦꯡꯅꯔꯁꯤ ꯑꯗꯥꯏꯗ ꯍꯣꯔꯦꯟ ꯀꯣꯜ ꯇꯧꯅꯔꯁꯦ ꯑꯃꯨꯛ ꯍꯣꯏ ꯍꯣꯏ ꯍꯣꯏ ꯑꯗꯨꯗꯤ ꯆꯠꯂꯁꯤꯀꯣ ꯍꯣꯏ ꯍꯣꯏ ꯍꯣꯏ ꯎꯝ ꯎꯝ ꯊꯝꯃꯦ ꯊꯝꯃꯦ